ꯑꯩꯍꯥꯛꯀꯤ ꯏꯆꯥꯅꯨꯄꯤ ꯃꯠꯇ꯭ꯔꯒ ꯏꯅꯥꯎꯅꯨꯄꯥꯁꯤꯡ ꯑꯗꯨꯗ ꯃꯍꯩ ꯃꯁꯤꯡ ꯇꯝꯍꯟꯕ ꯑꯁꯤ ꯑꯗꯨꯝ ꯃꯈꯣꯏꯅ ꯁꯤꯗ꯭ꯔꯤꯐꯥꯎꯕ ꯇꯝꯍꯟꯅꯤꯡꯏ ꯃꯔꯝꯗꯤ ꯂꯥꯏꯔꯤꯛ ꯑꯁꯤ ꯑꯩꯈꯣꯏꯅ ꯇꯝꯕꯒꯤ ꯂꯣꯏꯕ ꯅꯥꯏꯔꯔꯣꯏꯗꯕ ꯄꯣꯠꯁꯛ ꯑꯃꯈꯛꯅꯤ ꯃꯔꯝ ꯑꯁꯤꯅ ꯑꯩꯒꯤ ꯏꯅꯥꯎ ꯑꯃꯁꯨꯡ ꯏꯆꯥꯅꯨꯄꯤꯁꯤꯡ ꯏꯆꯥꯅꯨꯄꯤꯗ ꯃꯈꯣꯏꯅ ꯁꯤꯗ꯭ꯔꯤꯐꯥꯎꯕ ꯇꯝꯍꯟꯅꯤꯡꯉꯤꯕꯅꯤ ꯑꯩꯍꯥꯛꯅ ꯇꯝꯂꯛꯄ ꯂꯥꯏꯔꯤꯛ ꯑꯁꯤꯗꯤ ꯁꯃꯨꯗ꯭ꯔꯗ ꯇꯥꯔꯤꯕ ꯂꯩꯉꯣꯏ ꯂꯩꯉꯣꯏ ꯃꯌꯥꯝ ꯑꯗꯨꯗꯒꯤ ꯈꯨꯖꯣꯞ ꯑꯃ ꯂꯧꯈꯠꯄ ꯑꯗꯨꯐꯧ ꯐꯥꯔꯣꯏ ꯑꯩꯅ ꯇꯝꯖꯔꯛꯂꯤꯕ ꯃꯍꯩ ꯑꯁꯤ ꯍꯥꯏꯕꯗꯤ ꯂꯥꯏꯔꯤꯛ ꯑꯁꯤ ꯂꯥꯏꯔꯤꯛ ꯍꯥꯏꯕꯁꯤ ꯇꯝꯕꯒꯤ ꯂꯣꯏꯕ ꯅꯥꯏꯗꯦ ꯍꯥꯏꯕꯅꯤ ꯑꯩꯈꯣꯏꯅ ꯈꯪꯗꯕ ꯀꯌꯥ ꯃꯔꯨꯝ ꯑꯃ ꯂꯩꯔꯤ ꯇꯝꯒꯗꯕ ꯀꯌꯥꯃꯔꯨꯝ ꯑꯃꯁꯨ ꯂꯩꯔꯤ ꯃꯔꯝ ꯑꯁꯤꯅ ꯑꯩꯒꯤ ꯏꯅꯥꯎ ꯑꯃꯁꯨꯡ ꯏꯆꯥꯅꯨꯄꯤꯁꯤꯡ ꯑꯁꯤ ꯂꯣꯏꯕ ꯅꯥꯏꯗꯕ ꯂꯥꯏꯔꯤꯛ ꯑꯁꯤ ꯂꯩꯔꯤꯕꯧ ꯃꯈꯣꯏꯅ ꯃꯄꯨꯟꯁꯤ ꯆꯨꯞꯄ ꯇꯝꯍꯟꯅꯤꯡꯏꯕꯅꯤ